ꯍꯥꯎ ꯃꯥꯅꯤ ꯃꯥꯅꯤ ꯍꯥꯏꯕꯤꯌꯨ

ꯀꯔꯝꯕ ꯑꯦꯀꯥꯎꯟꯅꯣ ꯍꯥꯡꯕꯤꯒꯦ ꯍꯥꯏꯔꯤꯁꯦ

ꯑꯇꯩ ꯑꯇꯩ ꯀꯔꯤ ꯀꯔꯤ

ꯌꯥꯎꯗ꯭ꯔꯒꯁꯨ ꯑꯗꯨꯝ ꯃꯣꯏꯅ ꯑꯃꯨꯛ ꯆꯥꯝꯃꯗ ꯇꯨ ꯄꯥꯔꯁꯦꯟ ꯑꯣꯏꯌꯦꯕ ꯑꯗꯨꯅ ꯍꯧꯖꯤꯛꯁꯦ ꯑꯦꯁ ꯕꯤ ꯑꯥꯏꯅ ꯈ꯭ꯋꯥꯏꯗꯒꯤ ꯄꯤꯛꯊꯔꯒ ꯍꯧꯖꯤꯛ ꯂꯨꯄꯥ ꯂꯤꯁꯤꯡ ꯃꯔꯤꯗꯤ ꯑꯗꯣ ꯁꯤꯒꯤ ꯖꯤꯔꯣ ꯕꯦꯂꯦꯟꯁ ꯍꯥꯡꯉꯒꯗꯤ ꯄꯩꯁꯥ ꯌꯥꯎꯔꯁꯨ ꯌꯥꯎꯗ꯭ꯔꯁꯨ ꯃꯉꯣꯟꯗ ꯃꯗꯨꯒꯤ ꯄ꯭ꯔꯣꯕ꯭ꯂꯦꯝ ꯀꯔꯤꯝ ꯂꯩꯇꯦ

ꯍꯣꯏ ꯑꯣꯐꯤꯁꯁꯦ ꯑꯩꯈꯣꯏꯗꯤ ꯃꯅꯤꯄꯨꯔꯅꯤꯅꯀꯣ ꯃꯅꯤꯄꯨꯔꯁꯤꯗꯤ ꯑꯣꯐꯤꯁ ꯍꯥꯡꯕꯁꯦ ꯄꯨꯡ ꯃꯥꯄꯟ ꯃꯈꯥꯏꯗꯒꯤ ꯍꯥꯡꯉꯣ ꯍꯥꯏꯕꯅꯦꯕ ꯒꯣꯃꯦꯟꯒꯤ ꯔꯨꯜꯗ ꯑꯗꯨꯕꯨ ꯑꯌꯥꯝꯕꯅ ꯍꯥꯡꯕꯁꯦ ꯄꯨꯡ ꯇꯔꯥ ꯅꯠ꯭ꯔꯒ ꯄꯨꯡ ꯇꯔꯥꯃꯈꯥꯏ ꯁ꯭ꯋꯥꯏꯗ ꯍꯥꯡꯉꯤ ꯍꯣꯏ ꯍꯣꯏ ꯊꯝꯃꯣ ꯊꯝꯃꯣ ꯑꯗꯨꯗꯤ